ꯊꯧꯕꯥꯜ ꯖꯤꯂꯥꯗ ꯍꯧꯖꯤꯛ ꯈ꯭ꯋꯥꯏꯗꯒꯤ ꯃꯤꯌꯥꯝꯅ ꯄꯥꯝꯅꯔꯤꯕ ꯑꯃꯗꯤ ꯑꯋꯥꯕꯁꯤ ꯍꯥꯏꯗꯤ ꯊꯧꯕꯥꯜ ꯖꯤꯂꯥꯁꯤ ꯃꯤ ꯃꯁꯤꯡ ꯌꯥꯝꯕꯅꯤꯅ ꯊꯕꯛ ꯐꯪꯗꯕ ꯅꯍꯥꯔꯣꯟꯁꯤꯡꯁꯤ ꯌꯨꯠꯁꯤꯡꯁꯤ ꯊꯕꯛ ꯐꯪꯗꯕ ꯑꯃꯗꯤ ꯍꯥꯏꯗꯤ ꯕꯟ ꯇꯧꯁꯤꯜꯂꯛꯄ ꯕꯟ ꯇꯧꯁꯤꯜꯂꯛꯄꯁꯤꯅ ꯑꯋꯥꯕꯁꯤ ꯄ꯭ꯔꯖꯥꯗ ꯍꯥꯏꯗꯤ ꯊꯕꯛ ꯏꯪꯈꯥꯡ ꯂꯩꯇ ꯂꯥꯏꯔꯕꯒꯤ ꯆꯠꯊꯣꯛ ꯆꯠꯁꯤꯟ ꯍꯥꯏꯗꯤ ꯏꯃꯥ ꯏꯕꯦꯟꯁꯤꯡ ꯃꯅꯥ ꯃꯁꯤꯡ ꯌꯣꯟꯕ ꯆꯠꯊꯣꯛ ꯆꯠꯁꯤꯟꯗ ꯃꯁꯤꯅ ꯕꯟ ꯂꯩꯁꯤꯜꯂꯛꯄꯅ ꯆꯠꯄ ꯐꯪꯉꯛꯇꯕ ꯁꯨꯝꯕꯁꯤꯒꯤ ꯑꯋꯥꯕꯁꯤꯡ ꯑꯗꯨꯒ